ꯑꯩꯁꯦ ꯁꯤꯒꯤ ꯆꯥꯟꯗꯦꯜ ꯗꯤꯁꯇ꯭ꯔꯤꯛꯇ ꯑꯍꯥꯟꯕ ꯂꯥꯛꯄꯅꯦ ꯑꯩꯁꯦ ꯊꯥꯡꯒꯗꯒꯤꯅꯤ ꯑꯁꯤꯗ ꯎꯝ ꯑꯁꯤꯗ ꯅꯣꯏꯒꯤ ꯇ꯭ꯔꯦꯗꯤꯁꯟꯅꯦꯜ ꯗ꯭ꯔꯦꯁ ꯐꯖ ꯐꯖꯕ ꯂꯩ ꯑꯗꯨ ꯌꯦꯡꯕ ꯂꯥꯛꯄꯅꯤ ꯍꯣꯏ ꯆꯥꯟꯗꯦꯜ ꯕꯖꯥꯔꯗ ꯂꯩ ꯂꯩꯔꯦ

ꯑꯍꯥꯟꯕ ꯑꯣꯏꯕꯅꯦ ꯑꯩꯁꯦ ꯅꯣꯏꯒꯤ ꯆꯥꯟꯗꯦꯜꯒꯤ ꯇ꯭ꯔꯦꯗꯤꯁꯟꯅꯦꯜ ꯋꯦꯁ ꯀꯣꯠꯇꯣ ꯑꯩꯅ ꯄꯥꯝꯖꯕ ꯑꯃ ꯄꯥꯝꯕ ꯑꯗꯨꯗꯣ ꯑꯩꯅ ꯅꯣꯏꯒꯤ ꯁ꯭ꯇꯣꯔꯗꯔꯥ ꯀꯅꯥꯒꯤ ꯁ꯭ꯇꯣꯔꯗꯔꯥ ꯑꯃ ꯂꯧꯒꯦ ꯇꯧꯕ ꯑꯗꯨꯗ ꯎꯝ ꯑꯗꯨ ꯎꯝ ꯎꯝ ꯎꯝ ꯔꯦꯟꯖꯇꯤ ꯀꯌꯥ ꯋꯥꯏ ꯔꯦꯠꯇꯤ ꯀꯌꯥ ꯋꯥꯏꯗ ꯂꯩꯒꯦ

ꯎꯝ ꯑꯩ ꯎꯝ ꯑꯩꯁꯦ ꯁꯤ ꯆꯥꯟꯗꯦꯜ ꯗꯤꯁꯇ꯭ꯔꯤꯛꯇ ꯑꯍꯥꯟꯕꯅꯤꯅ ꯅꯣꯏꯒꯤꯗ ꯂꯥꯛꯑꯒꯦ ꯑꯗꯨꯗꯤ ꯈꯔ ꯇꯥꯔꯣ

ꯆꯥꯟꯗꯦꯜꯗꯤ ꯑꯗꯨꯝ ꯅꯨꯡꯉꯥꯏꯌꯦ ꯎꯝ ꯑꯍꯥꯟꯕ ꯑꯩꯗꯤ ꯑꯍꯥꯟꯕꯅꯤꯅ ꯑꯗꯨꯝ ꯅꯨꯡꯉꯥꯏꯌꯦ ꯑꯩꯁꯦ ꯅꯣꯏꯒꯤ ꯆꯥꯟꯗꯦꯜꯁꯦ ꯑꯗꯨꯝ ꯄꯣꯄꯨꯂꯔ ꯑꯣꯏꯕꯒꯤ ꯑꯩꯁꯦ ꯑꯗꯨꯝ ꯀꯣꯏꯕ ꯂꯥꯛꯄꯅꯦ ꯑꯗꯨ ꯀꯣꯏꯕꯗꯨꯗ ꯋꯦꯁ ꯀꯣꯠꯇꯣ ꯑꯩꯅ ꯄꯥꯝꯕ ꯑꯗꯨꯒꯤ ꯂꯧꯒꯦ ꯇꯧꯕ ꯍꯣꯏ ꯂꯥꯛꯑꯒꯦ ꯑꯗꯨꯗꯤ ꯊꯝꯃꯒꯦ